ꯑꯩꯍꯥꯛꯀꯤ ꯈꯨꯡꯒꯪꯗ ꯃꯤꯌꯥꯝꯁꯤꯡ ꯂꯣꯟꯁꯤꯡ ꯂꯧꯅꯩ ꯂꯧꯅꯕꯒꯤ ꯃꯔꯝꯗꯤ

ꯃꯔꯝ ꯑꯣꯏꯗꯨꯅ ꯂꯣꯟ ꯂꯣꯟ ꯂꯧꯔꯤꯕꯅꯤ ꯑꯗꯨꯒ ꯂꯣꯟ ꯂꯧꯕꯗ ꯑꯩꯈꯣꯏꯒꯤ ꯈꯨꯗꯣꯡ ꯆꯥꯗꯕꯒꯤ ꯃꯔꯝꯗꯤ ꯑꯩꯈꯣꯏꯒꯤ ꯑꯗꯥꯔ ꯑꯃꯁꯨꯡ ꯐꯣꯟ ꯅꯝꯕꯔ ꯂꯤꯡ ꯂꯩꯅꯗꯕꯅ ꯃꯔꯝ ꯑꯣꯏꯗꯨꯅ ꯑꯗꯨ ꯑꯌꯥꯝꯕ ꯑꯗꯨꯃꯥꯏꯅ ꯑꯣꯏꯒꯜꯂꯤ ꯑꯗꯨꯅ ꯑꯩꯈꯣꯏꯒꯤ ꯂꯣꯟ ꯂꯧꯕꯗ ꯑꯀꯥꯏꯕꯁꯤꯡ ꯂꯥꯛꯏꯕꯅꯤ ꯑꯗꯨꯅ

ꯂꯣꯟ ꯂꯧꯕꯒꯤ ꯈꯨꯗꯣꯡ ꯆꯥꯕ ꯐꯪꯅꯕ ꯑꯩꯈꯣꯏ ꯂꯣꯟ ꯐꯪꯉꯕꯗꯤ ꯑꯩꯈꯣꯏ ꯅꯨꯡꯉꯥꯏꯅ ꯕ꯭ꯌꯨꯖꯤꯅꯦꯁ ꯇꯧꯗꯨꯅ ꯁꯦꯟꯗꯥꯟ ꯂꯝꯕꯤ ꯑꯃ ꯑꯣꯏꯍꯟꯕꯁꯨ ꯌꯥꯔꯦ ꯑꯗꯨꯒꯤꯗꯃꯛ ꯑꯩꯈꯣꯏ ꯂꯣꯟ ꯂꯧꯅꯕ ꯑꯩꯈꯣꯏ ꯀꯩꯅꯣ ꯇꯧꯔꯤꯕꯅꯤ ꯑꯗꯨꯅ ꯂꯣꯟ ꯂꯣꯟ ꯂꯧꯕꯒꯤ ꯈꯨꯗꯣꯡ ꯊꯤꯕ ꯃꯥꯏꯌꯣꯛꯅꯕ ꯍꯥꯏꯕꯕꯨ ꯑꯗꯥꯔ ꯂꯤꯡ ꯐꯣꯟ ꯅꯝꯕꯔꯒ ꯂꯤꯡ ꯂꯩꯅꯗꯕ ꯑꯗꯨꯅꯤ ꯑꯩꯈꯣꯏꯒꯤ ꯑꯋꯥꯕ ꯍꯥꯏꯕꯕꯨ ꯀꯩꯅꯣ